ꯍꯂꯣ ꯑꯥ ꯍꯥꯏꯕꯤꯌꯣ ꯀꯅꯥ ꯑꯣꯏꯕꯤꯔꯕꯅꯣ ꯑꯥ ꯑꯥ ꯀꯥꯏꯗꯒꯤ ꯑꯣꯏꯕꯤꯔꯕꯅꯣ ꯑꯣ ꯍꯥꯏꯕꯤꯔꯛꯑꯣ ꯍꯥꯏꯕꯤꯌꯣ ꯑꯣ ꯃꯃꯥꯡꯗ ꯂꯥꯛꯄꯤꯈꯤꯕꯗꯤ ꯀꯌꯥꯝ ꯀꯨꯏꯔꯒꯦ ꯆꯍꯤ ꯀꯌꯥꯃꯨꯛꯀꯤ ꯃꯃꯥꯡ ꯑꯣꯢꯏꯅꯤ ꯃꯃꯥꯡꯗ ꯂꯥꯛꯄꯤꯈꯤꯕꯗꯣ ꯀꯌꯥꯝ ꯀꯨꯏꯔꯒꯦꯕ ꯃꯣꯔꯦꯗ ꯑꯣ ꯍꯧꯖꯤꯛꯁꯦ ꯌꯥꯝ ꯃꯃꯥꯡꯉꯩꯒꯤ ꯃꯣꯔꯦꯒ ꯍꯧꯖꯤꯛꯀꯤ ꯀꯩꯅꯣꯒ ꯑꯣꯏꯗ꯭ꯔꯦ ꯍꯧꯖꯤꯛꯁꯦ ꯑꯗꯨꯝ ꯆꯥꯅꯕ ꯊꯛꯅꯕ ꯍꯥꯏꯔꯒ ꯎꯇꯣꯡ ꯆꯥꯛꯁꯨ ꯂꯩ ꯑꯗꯩꯗꯤ ꯃ ꯃꯩꯇꯩꯒꯤ ꯑꯣꯏꯕ ꯃꯦꯔꯥꯃꯤꯁ ꯑꯗꯩꯗꯤ ꯉꯥ ꯊꯣꯡꯕ ꯑꯗꯩꯗꯤ ꯁꯥ ꯄꯥꯝꯃꯒꯁꯨ ꯁꯥꯁꯨ ꯑꯅꯝꯕ ꯂꯣꯏꯅ ꯐꯪꯉꯦ ꯍꯥꯏ ꯇꯥꯔꯦ ꯑꯗꯩꯗꯤ ꯑꯇꯣꯞꯄ ꯄꯣꯠ ꯆꯩ ꯂꯩꯕꯤꯅꯤꯡꯕ ꯈꯣꯠꯄꯤꯅꯤꯡꯕ ꯂꯩꯔꯒꯁꯨ ꯑꯗꯨꯝ ꯕꯔꯃꯤꯁꯀꯤ ꯕꯔꯃꯥꯒꯤ ꯃ꯭ꯌꯦꯟꯃꯥꯔ ꯃꯅꯨꯡꯒꯤ ꯑꯆꯥꯄꯣꯠ ꯑꯊꯨꯝ ꯑꯍꯥꯎ ꯑꯗꯒꯤꯗꯤ ꯁꯨꯝ ꯅꯝꯐꯥꯂꯣꯡ ꯆꯪꯖꯤꯜꯂꯗꯤ ꯆꯥꯕ ꯊꯛꯄꯩꯗꯤ ꯑꯩꯈꯣꯏꯁꯤꯗ ꯅꯠꯇ꯭ꯔꯒꯁꯨꯀꯣ ꯃꯣꯏ ꯑꯁꯣꯝꯒꯤ ꯃ꯭ꯌꯥꯟꯃꯥꯔꯔꯣꯝꯒꯤ ꯌꯦꯡꯒꯦ ꯍꯥꯏꯔꯒꯗꯤ ꯅꯝꯐꯥꯂꯣꯡꯔꯣꯝꯗ ꯆꯪꯁꯜꯂꯒ ꯃꯥꯒꯤ ꯁꯤꯐꯨꯠꯀꯨꯝꯕ ꯃꯌꯥꯝ ꯂꯩꯕꯅꯦ ꯑꯗꯣ ꯑꯗꯣꯝꯒꯤ ꯆꯣꯏꯁꯅꯦ ꯍꯥꯏ ꯇꯥꯔꯦ ꯑꯥ ꯂꯩꯌꯦ ꯂꯩꯌꯦ ꯂꯩꯌꯦ ꯕꯥꯃꯣꯟꯅ ꯇꯧꯕ ꯂꯩꯌꯦ ꯁꯤꯗꯒꯤ ꯃꯃꯥꯡ ꯈꯔ ꯆꯈꯠꯂꯒꯀꯣ ꯄꯨꯂꯤꯁ ꯁ꯭ꯇꯦꯁꯟ ꯅꯥꯀꯟꯗ ꯑꯗꯨꯗ ꯃꯣꯏꯒꯤꯁꯦ ꯁꯔꯦꯡ ꯑꯗꯩꯗꯤ ꯉꯥ ꯑꯇꯥꯎꯕ ꯑꯇꯣꯏꯕ ꯐꯖꯅ ꯊꯣꯡꯉꯦ ꯑꯗꯒꯤ ꯃꯦꯔꯥꯃꯤꯁꯁꯨ ꯐꯖꯅ ꯁꯪꯒꯣꯝ ꯁꯅꯥꯒ ꯌꯥꯎꯔꯒꯀꯣ ꯃꯩꯇꯩ ꯑꯃꯒꯤ ꯃꯩꯇꯩꯒꯤ ꯆꯥꯛꯂꯨꯛ ꯍꯥꯏ ꯇꯥꯔꯦ ꯐꯖꯅ ꯐꯖꯅ ꯃꯥ ꯃꯣꯏ ꯃꯥꯒꯤꯗꯣ ꯐꯖꯅꯁꯨ ꯁꯦꯜ ꯇꯧꯕꯅꯦ ꯃꯤ ꯌꯥꯝꯅ ꯆꯪꯕꯅꯦ ꯍꯥꯏ ꯇꯥꯔꯦ ꯑꯩ ꯁꯤꯗꯩ ꯈꯔ ꯆꯠꯊꯔꯅꯤ ꯆꯠꯊꯔꯒ ꯑꯁꯤꯗ ꯇꯔꯅꯤꯡ ꯑꯃ ꯅꯝꯐꯥꯂꯣꯡ ꯍꯥꯏꯈꯤꯕꯒꯤ ꯒꯦꯠ ꯑꯃ ꯂꯩꯕꯅꯦꯕ ꯑꯗꯨ ꯍꯥꯏꯈ꯭ꯔꯀꯥꯟꯗ ꯄꯨꯂꯤꯁ ꯁ꯭ꯇꯦꯁꯟꯁꯤꯒꯤ ꯅꯥꯀꯟꯗ ꯑꯗꯨꯝ ꯂꯩꯔꯕꯅꯦ ꯁꯣꯝ ꯀꯥꯏꯗꯗꯤ ꯇꯨꯝꯕꯤꯗꯣꯏꯅꯣ ꯉꯁꯤꯗꯤ ꯏꯝꯐꯥꯜꯗꯒꯤ ꯂꯥꯛꯄꯅꯤꯅ ꯑꯣ ꯉꯁꯤꯗꯣ ꯐꯖꯅ ꯆꯥꯛꯇꯣ ꯆꯥꯁꯤꯟꯕꯤꯔꯒ ꯄꯣꯊꯥꯕꯤꯔꯣ ꯑꯗꯨꯒ ꯍꯌꯦꯡ ꯑꯌꯨꯛꯇꯣ ꯑꯗꯨꯗ ꯐꯖꯅ ꯃꯥꯔꯀꯦꯇꯤꯡ ꯇꯧꯕ ꯌꯥꯔꯅꯤꯗꯤ ꯍꯧꯖꯤꯛꯇꯤ ꯑꯃꯨꯛ ꯈꯤꯇꯪ ꯃꯝꯁꯤꯜꯂꯛꯂꯕꯅꯤꯅ ꯅꯨꯉꯥꯏꯔꯔꯣꯏꯕꯀꯣ ꯋꯥꯔꯅꯤꯅ ꯊꯣꯡ ꯂꯣꯟꯖꯟꯈꯤꯕ ꯈꯣꯠꯁꯟꯈꯤꯕ ꯈꯔ ꯌꯥꯎꯔꯦꯕ ꯗꯨꯀꯥꯟꯗꯣ ꯂꯣꯟꯁꯤꯟꯅꯕ ꯍꯧꯈ꯭ꯔꯅꯤ ꯏꯔꯥꯡꯁꯨ ꯐꯠꯇꯕꯅꯤꯅ ꯍꯥꯏ ꯇꯥꯔꯦ ꯍꯌꯦꯡ ꯑꯌꯨꯛꯇꯒꯤ ꯐꯖꯅ ꯁꯣꯝꯒꯤ ꯃꯥꯔꯀꯦꯇꯤꯡꯒ ꯇꯧ ꯌꯥꯔꯅꯤ ꯑꯩꯒꯤ ꯗꯨꯀꯥꯟꯗꯤ ꯑꯗꯨꯝ ꯂꯩ ꯑꯦꯅꯤꯇꯥꯏꯝ ꯑꯩꯒꯤꯅꯦ ꯀꯩꯅꯣꯗ ꯐꯣꯟꯗ ꯑꯗꯨꯝ ꯇꯧꯕꯤꯔꯛꯑꯁꯨꯀꯣ ꯑꯩ ꯍꯥꯡꯉꯝꯗ꯭ꯔꯒꯁꯨ ꯑꯩ ꯏꯁꯥ ꯑꯗꯨꯝ ꯂꯥꯛꯆꯔꯒ ꯃꯌꯥꯝꯒꯤ ꯑꯥꯗ ꯏꯝꯐꯥꯜꯗꯒꯤ ꯂꯥꯛꯄꯅꯤꯅ ꯑꯩꯈꯣꯏ ꯏꯆꯤꯟ ꯏꯅꯥꯎ ꯉꯥꯛꯇꯅꯤ ꯍꯥꯏ ꯇꯥꯔꯦ ꯑꯗꯨꯅ ꯑꯗꯨꯝ ꯌꯦꯡꯉꯒ ꯈꯪꯗꯕ ꯃꯌꯥꯝꯗꯣ ꯀꯨꯏꯅ ꯂꯥꯛꯎꯗ꯭ꯔꯕꯅꯤꯅ ꯃꯌꯥꯝ ꯆꯦꯟꯁ ꯇꯧꯈ꯭ꯔꯕꯅꯦꯕ ꯃꯣꯔꯦꯁꯦ ꯃꯃꯥꯡꯉꯩꯒ ꯃꯥꯟꯅꯗ꯭ꯔꯕꯅꯦ ꯍꯣꯏ ꯍꯌꯦꯡ ꯀꯣꯏꯊꯣꯛꯄꯤꯔꯛꯑꯣ ꯐꯣꯟ ꯇꯧꯕꯤꯔꯑꯣ ꯂꯥꯛꯑꯝꯗꯥꯏꯗ ꯎꯝ ꯊꯝꯖꯔꯒꯦ